ꯍꯜꯂꯣ ꯑꯣ ꯁꯣꯝꯁꯤ ꯀꯩꯗꯧꯕꯤꯔꯤꯒꯦ ꯑꯣ ꯁꯣꯝꯒꯤ ꯑꯥ ꯀꯥꯡꯄꯣꯛꯄꯤ ꯑꯦꯔꯤꯌꯥꯗꯨꯕꯨ ꯀꯩꯅꯣ ꯇꯧꯕ꯭ꯔꯣ ꯋꯥꯔꯗ ꯅꯝꯕꯔ ꯇꯨꯗꯨꯕꯨ ꯃꯩ ꯅꯨꯡꯉꯥꯏꯕ꯭ꯔꯣ ꯎꯝ ꯑꯩꯈꯣꯏꯒꯤ ꯋꯥꯔꯗ ꯅꯝꯕꯔ ꯐꯣꯔꯁꯨꯅꯤꯅꯦ ꯅꯨꯡꯉꯥꯏꯇꯕꯅ ꯆꯥꯛ ꯆꯥꯔꯝꯗꯥꯏ ꯐꯪꯉꯦ ꯃꯨꯠꯈꯤꯅꯤ ꯑꯉꯥꯡꯁꯤꯡ ꯂꯥꯏꯔꯤꯛ ꯄꯥꯔꯝꯗꯥꯏ ꯐꯪꯉꯦ ꯃꯨꯠꯈꯤꯅꯤ ꯀꯃꯥꯏꯅ ꯇꯧꯔꯤꯖꯥꯠꯅꯣ ꯈꯪꯗꯦ ꯃꯈꯣꯏꯒꯤ ꯗꯤꯄꯥꯔꯠꯃꯦꯟꯒꯤ ꯃꯤꯁꯤꯡꯁꯦ ꯑꯃꯠꯇ ꯌꯦꯡꯁꯟꯕꯤꯗ꯭ꯔꯕꯔꯥ ꯈꯪꯗꯦ ꯑꯁ ꯄ꯭ꯔꯤꯄꯦꯗ ꯑꯣꯜꯂꯁꯨ ꯌꯥꯗꯤꯌꯦ ꯃꯨꯠꯂꯦ ꯑꯗꯨꯝ ꯃꯤ ꯑꯥꯗꯩ ꯂꯥꯛꯇ꯭ꯔꯕꯅꯤꯅ ꯄ꯭ꯔꯤꯄꯦꯗ ꯍꯥꯞꯄꯁꯨ ꯀꯩꯗꯧꯔꯨꯅꯤꯌꯦꯒꯦ ꯑꯩꯈꯣꯏꯅ ꯊꯥꯟꯗꯕꯤꯗ ꯊꯝꯂꯁꯨ ꯃꯤꯁꯦ ꯂꯥꯛꯇ꯭ꯔꯕꯅꯤꯅ ꯑꯗꯨꯝ ꯃꯨꯠꯂꯦ ꯄ꯭ꯔꯤꯄꯦꯗ ꯑꯣꯏꯔꯁꯨ ꯃꯨꯠꯂꯦ ꯑꯣ ꯍꯥꯟꯅ ꯃꯥꯡꯉꯩꯒ ꯍꯥꯏꯔꯒꯕꯨꯗꯤ ꯈꯔꯕꯨꯗꯤ ꯄꯔꯦꯀꯣ ꯍꯧꯖꯤꯛꯁꯦ ꯅꯨꯡꯁꯤꯠ ꯃꯇꯝꯒꯤꯁꯨ ꯑꯣꯏꯕꯒꯤꯔꯥ ꯈꯪꯗꯦ ꯑꯁ ꯅꯨꯡꯗꯥꯡ ꯅꯨꯡꯗꯥꯡ ꯈꯨꯗꯤꯡꯒꯤ ꯃꯩꯁꯦ ꯁꯨꯡꯂꯥꯛ ꯂꯥꯛꯇꯦ ꯑꯌꯨꯛ ꯅꯨꯡꯊꯤꯟꯅꯕꯨ ꯑꯃꯨꯛ ꯈꯔ ꯂꯥꯛꯑꯦ ꯑꯁ ꯄꯨꯡꯈꯥꯏꯃꯨꯛ ꯃꯌꯥꯒ ꯌꯥꯎꯋꯦꯅꯦ ꯃꯨꯠꯂꯤꯗꯣ ꯄꯨꯡ ꯇꯔꯨꯛ ꯃꯈꯥꯏ ꯇꯔꯦꯠ ꯑꯗꯥꯏꯗꯒꯤ ꯃꯨꯠꯈꯤꯕꯁꯤꯅ ꯑꯥ ꯄꯨꯡ ꯑꯥ ꯄꯨꯡ ꯈꯥꯏ ꯃꯨꯛ ꯃꯨꯠꯈꯔꯦ ꯑꯗꯨꯒ ꯄꯨꯡ ꯃꯥꯄꯜ ꯑꯗꯥꯏꯗ ꯑꯃꯨꯛ ꯃꯨꯠꯈ꯭ꯔꯅꯤ ꯑꯗꯨꯝ ꯅꯨꯃꯤꯠ ꯈꯨꯗꯤꯡꯒꯤꯅꯤ ꯑꯗꯨꯝ ꯇꯧ ꯂꯩꯔꯦ ꯑꯁ ꯌꯥꯗꯦꯗ ꯇ꯭ꯔꯥꯟꯁꯐꯣꯔꯃꯔ ꯌꯥꯝꯂꯁꯨ ꯀꯃꯥꯏꯅ ꯇꯧꯔꯤꯅꯣ ꯈꯪꯗꯦꯗ ꯃꯈꯣꯏ ꯏꯂꯦꯛꯇ꯭ꯔꯤꯁꯤꯇꯤꯒꯤ ꯗꯤꯄꯥꯔ꯭ꯇꯃꯦꯟꯒꯤ ꯃꯤꯁꯤꯡꯁꯤꯅꯁꯨ ꯈꯔ ꯑꯃꯨꯛ ꯄꯣꯁꯅꯪ ꯑꯗꯒꯤꯗꯤ ꯎ ꯋꯥ ꯇꯨꯁꯤꯟꯕ꯭ꯔꯥ ꯀꯩꯗꯧꯕꯅꯣ ꯈꯔ ꯌꯦꯡꯕ ꯋꯥꯠꯂꯕ꯭ꯔꯥ ꯈꯪꯗꯦ ꯑꯩꯈꯣꯏꯒꯤ ꯑꯦꯔꯤꯌꯥꯁꯤꯗꯤ ꯃꯩ ꯌꯥꯝ ꯅꯨꯡꯉꯥꯏꯇꯦ ꯋꯥꯔꯠ ꯅꯝꯕꯔ ꯐꯣꯔꯗ ꯎꯝ ꯈꯪꯗꯦ ꯑꯗꯨꯒꯤꯗꯤ ꯌꯥꯝꯗꯤ ꯂꯩꯔꯝꯗꯧꯕꯗꯤ ꯃꯥꯟꯗꯦ ꯎꯝ ꯃꯈꯣꯏ ꯀꯝꯄꯅꯤꯒꯤ ꯃꯤ ꯈꯔꯕꯨꯗꯤ ꯆꯠꯄꯨꯗꯤ ꯆꯠꯂꯦꯀ ꯍꯥꯏꯕꯅꯤ ꯎꯝ ꯑꯗꯨꯁꯨ ꯑꯩꯈꯣꯏꯅ ꯑꯗꯨꯒꯤ ꯂꯝꯗ ꯀꯩꯅꯣ ꯇꯧꯁꯤꯜꯂꯨꯕ ꯅꯠꯇꯕꯅꯤꯅ ꯀꯌꯥ ꯈꯪꯗꯦ ꯃꯩ ꯅꯨꯡ ꯂꯥꯛꯇꯕꯗꯣ ꯑꯗꯨ ꯆꯨꯝꯅ ꯑꯗꯨꯝ ꯎꯝ ꯅꯨꯡꯉꯥꯏꯇꯦ ꯅꯨꯡꯉꯥꯏꯇꯦ ꯄꯨꯡ ꯅꯨꯡꯗꯥꯡꯗꯅ ꯍꯦꯜꯂꯦ ꯃꯩ ꯃꯨꯠꯄꯗꯤ ꯑꯌꯨꯛꯇꯗꯤ ꯀꯌꯥ ꯑꯌꯨꯛ ꯅꯨꯡꯊꯤꯟꯗꯗꯤ ꯀꯌꯥ ꯃꯨꯠꯇꯦ ꯑꯧ ꯑꯧ ꯑꯥ ꯈꯪꯗꯦꯗ ꯑꯩꯈꯣꯏ ꯆꯠꯊꯣꯛꯇꯕꯅꯤꯅ ꯈꯪꯗꯦ ꯈꯪꯗꯦ ꯑꯩꯈꯣꯏꯒꯤ ꯑꯣꯏꯅꯕꯨꯗꯤ ꯁꯦꯀ꯭ꯌꯨꯔꯤꯇꯤ ꯇꯥꯕꯅꯤ ꯃꯣꯏ ꯃꯣꯏ ꯑꯩꯇꯩꯒꯤꯗꯨꯗꯤ ꯈꯪꯗꯦ ꯑꯅꯝꯕꯅꯗꯤ ꯂꯣꯏꯅꯗꯤ ꯄ꯭ꯔꯤꯄꯦꯗꯇꯤ ꯍꯧꯖꯤꯛꯇꯤ ꯂꯣꯏꯅ ꯄꯥꯟꯗꯤ ꯄꯥꯟꯅꯔꯕꯅꯤ ꯂꯩ ꯑꯣ ꯍꯣꯏ ꯍꯣꯏ ꯍꯣꯏ ꯐꯔꯦ ꯐꯔꯦ ꯑꯩꯅꯅꯦ ꯅꯈꯣꯏꯔꯣꯝꯒꯤꯗꯨꯁꯨ ꯃꯩ ꯅꯨꯡꯉꯥꯏꯕꯔꯥ ꯅꯨꯡꯉꯥꯏꯇꯕꯔꯥ ꯍꯥꯏꯅ ꯍꯪꯅꯤꯡꯗꯅ ꯐꯣꯟ ꯇꯧꯔꯛꯄꯅꯦ ꯑꯣ ꯊꯝꯖꯔꯒꯦꯀꯣ ꯑꯗꯨꯗꯤꯀꯣ ꯑꯣ ꯎꯝ